ꯑꯩꯒꯤ ꯇꯨꯡꯒꯤ ꯄꯨꯟꯁꯤꯗ ꯑꯣꯖꯥ ꯑꯣꯏꯕꯁꯦ ꯄꯥꯝꯖꯩ ꯑꯗꯣ ꯑꯣꯖꯥ ꯑꯣꯏꯅꯕ ꯍꯣꯠꯅꯕꯒꯤꯗꯃꯛꯇꯁꯨ ꯄꯥꯝꯖꯔꯤꯕ ꯁꯦ ꯊꯨꯡꯅꯕꯒꯤꯗꯃꯛꯇꯁꯨ ꯀꯟꯅ ꯍꯣꯠꯅꯖꯔꯤ ꯑꯗꯣ ꯑꯩꯅ ꯑꯣꯖꯥ ꯑꯣꯏꯕ ꯄꯥꯝꯖꯔꯤꯕꯒꯤ ꯄꯥꯝꯖꯕꯗꯤ ꯑꯉꯥꯡꯁꯤꯡꯒ ꯁꯨꯝ ꯂꯣꯏꯅꯕ ꯑꯉꯥꯡꯁꯤꯡꯗ ꯑꯉꯥꯡꯁꯤꯡꯗ ꯇꯥꯛꯄꯤ ꯇꯝꯕꯤꯕ ꯑꯉꯥꯡꯁꯤꯡ ꯑꯉꯥꯡꯁꯤꯡꯒ ꯂꯣꯏꯅꯔꯒ ꯅꯨꯉꯥꯏꯖꯕꯁꯤꯅ ꯑꯩꯒꯤ ꯑꯄꯥꯝꯕ ꯑꯗꯨꯝ ꯑꯣꯏꯌꯦ ꯑꯗꯨꯒ ꯑꯉꯥꯡ ꯃꯁꯤꯅꯤ ꯑꯩꯒꯤ ꯑꯄꯥꯝꯕ